ꯁꯍꯔ ꯍꯥꯏꯕꯁꯦ ꯈ꯭ꯋꯥꯏꯗꯒꯤ ꯃꯔꯨ ꯑꯣꯏꯔꯕ ꯃꯐꯝ ꯑꯃꯅꯤ ꯁꯍꯔꯗ ꯄꯥꯝꯗꯕ ꯃꯤꯄꯨꯝ ꯈꯨꯗꯤꯡꯃꯛ ꯂꯩꯇꯦ ꯍꯧꯖꯤꯛꯀꯥꯟ ꯑꯉꯥꯡꯗꯒꯤ ꯆꯤꯡꯉꯒ ꯁꯍꯔꯒꯤ ꯃꯐꯝ ꯍꯥꯏꯕꯁꯤꯗ ꯂꯣꯏꯅꯃꯛ ꯂꯩꯅꯤꯡꯏ ꯁꯍꯔ ꯍꯥꯏꯔꯤꯕ ꯑꯁꯤ ꯃꯩ ꯏꯁꯤꯡ ꯆꯥꯅ ꯊꯛꯅꯕ ꯑꯦꯅꯤ ꯈꯨꯗꯛꯇ ꯐꯪꯕ ꯃꯐꯝ ꯑꯃꯅꯤ ꯃꯤꯌꯥꯝꯅ ꯈ꯭ꯋꯥꯏꯗꯒꯤ ꯂꯩꯅꯕ ꯄꯥꯝꯕ ꯃꯐꯝ ꯑꯁꯤ ꯁꯍꯔꯅꯤ ꯁꯍꯔ ꯍꯥꯏꯔꯤꯕ ꯑꯁꯤꯗ ꯈꯨꯗꯣꯡ ꯆꯥꯕꯁꯤꯡ ꯑꯗꯨꯗꯤ ꯑꯩꯅ ꯀꯔꯤꯒꯨꯝꯕ ꯊꯕꯛ ꯑꯃꯠꯇ ꯇꯧꯅꯤꯡꯕ ꯑꯣꯏꯔꯁꯨ ꯈꯨꯗꯣꯡ ꯆꯥꯕ ꯃꯐꯝ ꯑꯣꯏ ꯁꯍꯔ ꯑꯁꯤꯗꯗꯤ ꯉꯁꯤꯒꯤ ꯖꯨꯛ ꯑꯁꯤꯗ ꯀꯝꯄꯅꯤ ꯃꯌꯥꯝ ꯑꯃ ꯂꯩꯕ ꯍꯣꯁꯄꯤꯇꯥꯜ ꯃꯌꯥꯝ ꯑꯃ ꯂꯤꯡꯈꯠꯄ ꯑꯁꯤꯅꯆꯤꯡꯕꯁꯤꯡ ꯑꯁꯤꯅꯤ ꯑꯩꯅ ꯗꯣꯛꯇꯔ ꯇꯝꯅꯤꯡꯂꯁꯨ ꯑꯩꯅ ꯏꯟꯖꯤꯅꯤꯌꯥꯔꯤꯡ ꯇꯝꯅꯤꯡꯉꯁꯨ ꯑꯩꯅ ꯀꯔꯤꯒꯨꯝꯕ ꯕꯤꯖꯤꯅꯦꯁ ꯇꯧꯅꯤꯡꯉꯁꯨ ꯁꯍꯔ ꯍꯥꯏꯔꯤꯕ ꯃꯐꯝ ꯑꯁꯤꯗꯗꯤ ꯈ꯭ꯋꯥꯏꯗꯒꯤ ꯈꯨꯗꯣꯡ ꯆꯥꯕ ꯃꯤꯌꯥꯝ ꯄꯨꯝꯅꯃꯛ ꯂꯥꯛꯄ ꯃꯐꯝ ꯑꯃꯅꯤ ꯃꯌꯥꯝꯅ ꯁꯍꯔ ꯑꯁꯤꯗ ꯂꯩꯅꯤꯡꯏꯕꯒꯤ ꯃꯦꯟ ꯄꯥꯟꯗꯝꯗꯤ ꯃꯣꯏꯒꯤ ꯇꯨꯡꯒꯤ ꯖꯦꯅꯦꯔꯦꯁꯟ ꯃꯆꯥ ꯃꯁꯨꯁꯤꯡꯗ ꯄꯩꯁꯥ ꯄꯥꯏꯍꯧꯅꯉꯥꯏꯒꯤ ꯑꯃꯗꯤ ꯃꯆꯥ ꯃꯁꯨꯁꯤꯡ ꯑꯗꯨ ꯐꯤꯎꯆꯔ ꯂꯥꯏꯐꯇ ꯅꯨꯡꯉꯥꯏ ꯌꯥꯏꯐꯅ ꯍꯤꯡꯕ ꯉꯝꯅꯉꯥꯏꯒꯤ ꯄꯣꯠꯁꯛ ꯑꯃꯅꯤ ꯃꯣꯏꯅ ꯂꯩꯕꯗ ꯈꯨꯗꯣꯡ ꯆꯥꯕꯁꯦ ꯏꯁꯤꯡꯁꯨ ꯑꯃꯗꯤ ꯃꯣꯏꯒꯤ ꯏꯂꯦꯛꯇ꯭ꯔꯤꯁꯤꯇꯤ ꯀꯩꯀꯥꯁꯤꯡ ꯑꯁꯤꯁꯨ ꯅꯨꯉꯥꯏꯕ ꯌꯥꯏꯐꯕ ꯂꯣꯏꯃꯛ ꯐꯪꯕ ꯍꯥꯏꯔꯤꯕ ꯃꯐꯝ ꯑꯁꯤꯗꯗꯤ ꯈꯨꯗꯛꯇ ꯃꯩ ꯋꯥꯠꯂꯁꯨ ꯑꯗꯨꯝ ꯃꯩꯒꯤ ꯈꯨꯗꯣꯡ ꯆꯥꯕ ꯐꯪꯕ ꯏꯁꯤꯡ ꯋꯥꯠꯂꯁꯨ ꯈꯨꯗꯛꯇ ꯏꯁꯤꯡꯒꯤ ꯈꯨꯗꯣꯡ ꯆꯥꯕ ꯐꯪꯕ ꯍꯦꯛꯇꯪ ꯍꯥꯏꯕ ꯈꯨꯗꯤꯡꯃꯛ ꯑꯗꯣ ꯃꯐꯝ ꯑꯁꯤꯗꯗꯤ ꯈꯨꯗꯛꯇ ꯐꯪꯕ ꯁꯍꯔꯗ ꯂꯩꯔꯤꯕ ꯃꯤꯄꯨꯝ ꯈꯨꯗꯤꯡꯃꯛ ꯑꯁꯤ ꯅꯨꯡꯉꯥꯏꯕ ꯌꯥꯏꯐꯕ ꯉꯥꯛꯇ ꯑꯣꯏꯕ ꯃꯔꯝ ꯑꯗꯨꯅ ꯈꯨꯡꯒꯪꯗ ꯂꯩꯔꯤꯕ ꯅꯨꯄꯥꯁꯤꯡ ꯑꯁꯤꯗ ꯃꯣꯏꯗ ꯂꯩꯔꯤꯕ ꯈꯨꯗꯣꯡ ꯆꯥꯗꯕꯁꯤꯡ ꯑꯁꯤ ꯃꯈꯣꯏꯅ ꯌꯨꯝ ꯄꯥꯟꯅꯤꯡꯉꯛꯄ ꯀꯌꯥ ꯑꯃ ꯂꯩꯔꯁꯨ ꯃꯣꯏꯅ ꯍꯥꯏꯔꯨꯕ ꯃꯇꯝꯗꯗꯤ ꯅꯨꯄꯤꯁꯤꯡ ꯑꯗꯨꯅ ꯌꯥꯕꯤꯔꯛꯇꯦ ꯃꯔꯝꯗꯤ ꯃꯣꯏꯗꯤ ꯊꯕꯛ ꯇꯧꯕꯁꯨ ꯋꯥꯠꯂꯤ ꯁꯨꯐꯝ ꯅꯣꯝꯐꯝ ꯍꯥꯏꯕꯁꯨ ꯂꯩꯇꯦ ꯈꯨꯡꯒꯪꯒꯤ ꯃꯐꯝꯁꯤꯡ ꯑꯁꯤꯗꯗꯤ ꯁꯍꯔꯒꯤ ꯅꯨꯄꯥꯁꯤꯡ ꯑꯗꯨꯅꯗꯤ ꯃꯣꯏꯒꯤ ꯑꯄꯥꯝꯕꯁꯤꯡ ꯅꯨꯄꯤꯁꯤꯡ ꯑꯗꯨꯒꯤ ꯑꯄꯥꯝꯕꯁꯤꯡ ꯑꯗꯨ ꯄꯤꯕ ꯉꯝꯃꯤ ꯃꯐꯝ ꯈꯨꯗꯤꯡꯃꯛꯇ ꯁꯍꯔꯒꯤ ꯅꯨꯄꯥꯁꯤꯡ ꯑꯗꯨꯅ ꯅꯨꯄꯤꯁꯤꯡ ꯑꯗꯨꯕꯨ ꯃꯣꯏꯅ ꯇꯧ ꯍꯥꯏꯕ ꯊꯕꯛ ꯑꯗꯨ ꯇꯧꯕ ꯉꯝꯃꯤ ꯃꯣꯏꯒꯤ ꯇꯨꯡꯒꯤ ꯐꯤꯎꯆꯔꯒꯤ ꯗꯃꯛꯇ ꯅꯨꯄꯤꯁꯤꯡꯅꯁꯨ ꯃꯣꯏꯒꯤ ꯀꯥꯟꯅꯕ ꯀꯌꯥ ꯑꯗꯨ ꯎꯕ ꯐꯪꯏ ꯃꯣꯏꯅ ꯇꯧꯅꯤꯡꯏꯕ ꯊꯕꯛ ꯆꯥꯅꯤꯡꯏꯕ ꯁꯦꯠꯅꯤꯡꯂꯤꯕ ꯂꯩꯅꯤꯡꯏꯕ ꯈꯨꯗꯤꯡꯃꯛ ꯑꯗꯨ ꯃꯣꯏꯒꯤ ꯑꯄꯥꯝꯕ ꯈꯨꯗꯤꯡꯃꯛ ꯑꯗꯨ ꯇꯧꯕ ꯉꯝꯃꯤ ꯍꯥꯏꯔꯤꯕ ꯃꯐꯝꯁꯤꯡ ꯑꯁꯤꯗꯒꯤ ꯈ꯭ꯋꯥꯏꯗꯒꯤ ꯈꯨꯗꯣꯡ ꯆꯥꯕ ꯑꯩꯅ ꯈꯤꯇꯪ ꯅꯥꯔꯦ ꯑꯩꯅ ꯈꯤꯇꯪ ꯑꯋꯥꯕ ꯇꯥꯔꯦ ꯍꯥꯏꯔꯁꯨ ꯖꯣꯕꯂꯦꯁ ꯂꯩꯇꯕ ꯑꯃꯗꯤ ꯈꯨꯗꯛꯇ ꯑꯩꯅ ꯊꯕꯛ ꯑꯃ ꯇꯥꯎꯅꯤꯡꯉꯦ ꯍꯥꯏꯕꯗꯁꯨ ꯐꯪꯕ ꯏꯁꯤꯡ ꯍꯥꯏꯕꯁꯤꯁꯨ ꯃꯔꯝ ꯆꯥꯅ ꯐꯪꯕ ꯊꯛꯅꯉꯥꯏ ꯏꯁꯤꯡ ꯆꯥꯅꯉꯥꯏ ꯏꯁꯤꯡ ꯐꯖꯅ ꯐꯪꯕ ꯃꯁꯤꯅ ꯃꯔꯝ ꯑꯣꯏꯔꯒ ꯄ꯭ꯔꯖꯥꯁꯤꯡ ꯑꯌꯥꯝꯕꯅ ꯁꯍꯔꯗ ꯂꯩꯅꯤꯡꯏ ꯈꯨꯡꯒꯪꯗ ꯂꯩꯔꯤꯕ ꯅꯍꯥꯁꯤꯡꯗꯤ ꯃꯣꯏꯕꯨ ꯄꯨꯟꯁꯤꯗꯗꯤ ꯌꯥꯝ ꯑꯋꯥꯕ ꯄꯣꯠꯁꯛ ꯑꯃ ꯑꯣꯏ ꯃꯣꯏꯁꯤꯡꯒꯤ ꯑꯋꯥꯕ ꯄꯣꯠꯁꯛꯁꯤꯡ ꯑꯗꯨꯗꯤ ꯅꯨꯄꯤ ꯊꯤꯕ ꯐꯪꯗꯕꯒꯤ ꯑꯋꯥꯕ ꯄꯩꯁꯥ ꯄꯥꯏꯗꯕꯅ ꯃꯔꯝ ꯑꯣꯏꯔꯒ ꯃꯣꯏ ꯍꯌꯦꯡ ꯀꯔꯤ ꯆꯥꯒꯅꯤ ꯍꯣꯔꯦꯟ ꯀꯔꯤ ꯆꯥꯒꯅꯤ ꯍꯥꯏꯔꯤꯕ ꯈꯨꯗꯤꯡꯃꯛ ꯑꯁꯤ ꯃꯣꯏꯒꯤ ꯋꯥꯈꯜꯗ ꯈꯟꯊꯕ ꯀꯌꯥ ꯑꯃꯗꯤ ꯅꯨꯄꯤꯁꯤꯡꯅꯁꯨ ꯃꯣꯏꯕꯨ ꯍꯟꯊꯅ ꯂꯧꯕꯤꯕ ꯃꯣꯏꯗ ꯂꯩꯔꯨꯔꯒ ꯍꯌꯦꯡ ꯀꯔꯤ ꯀꯥꯟꯅꯗꯣꯏꯅꯣ ꯆꯥꯕ ꯊꯛꯄ ꯋꯥꯠꯅꯉꯥꯏꯒꯤꯅꯤ ꯑꯗꯨꯒꯨꯝꯕ ꯀꯌꯥ ꯑꯃ ꯈꯟꯕ ꯑꯁꯤꯅ ꯃꯔꯝ ꯑꯣꯏꯔꯒ ꯃꯣꯏꯒꯤ ꯄꯨꯟꯁꯤꯗ ꯑꯍꯣꯡꯕ ꯀꯌꯥ ꯊꯋꯥꯏ ꯅꯨꯡꯉꯥꯏꯇꯕ ꯀꯌꯥꯁꯤꯡ ꯑꯗꯨ ꯎꯕ ꯐꯪꯏ